ꯑꯩꯈꯣꯏꯅ ꯄꯥꯝꯕꯤ ꯊꯥꯕ ꯃꯇꯝꯗ ꯊꯣꯏꯗꯣꯛ ꯍꯦꯟꯗꯣꯛꯅ ꯑꯇꯣꯞꯄ ꯃꯈꯜꯒꯤ ꯂꯩꯕꯥꯛ ꯂꯩꯍꯥꯎ ꯁꯤꯖꯤꯟꯅꯔꯨꯕ ꯂꯩꯇꯦ ꯑꯃꯗꯤ ꯑꯩꯈꯣꯏꯒꯤ ꯃꯍꯧꯁꯥꯒꯤ ꯑꯣꯏꯅ ꯐꯪꯖꯕ ꯏꯁꯥꯒꯤ ꯂꯝ ꯏꯪꯈꯣꯜꯗ ꯐꯪꯖꯕ ꯂꯩꯕꯥꯛ ꯂꯩꯍꯥꯎꯁꯤꯡ ꯑꯁꯤꯗ ꯑꯗꯨꯃꯛ ꯑꯩꯈꯣꯏꯅ ꯄꯥꯝꯕꯤꯁꯤꯡ ꯊꯥꯏ ꯑꯃꯗꯤ ꯑꯩꯈꯣꯏꯅ ꯄꯥꯝꯕꯤꯁꯤꯡ ꯊꯥꯕ ꯃꯇꯝꯗ ꯁꯤꯖꯤꯟꯅꯕ ꯍꯥꯔꯁꯤꯡ ꯑꯗꯨꯗꯤ ꯆꯔꯨ ꯄꯠꯊ ꯄꯨꯝꯊꯍꯜꯂꯒ ꯄꯥꯝꯕꯤꯒꯤ ꯃꯈꯣꯡꯗ ꯍꯥꯞꯆꯤꯟꯕꯤꯕ ꯌꯦꯟ ꯉꯥꯅꯨ ꯃꯊꯤꯁꯤꯡ ꯅꯠꯇ꯭ꯔꯒ ꯁꯟꯊꯤꯁꯤꯡ ꯑꯃꯗꯤ ꯑꯇꯣꯞ ꯑꯇꯣꯞꯄ ꯁꯥꯁꯟꯒꯤ ꯃꯊꯤꯁꯤꯡ ꯄꯥꯝꯕꯤꯒꯤ ꯃꯈꯣꯡꯗ ꯆꯥꯏꯕꯤꯕ ꯑꯩꯈꯣꯏꯅ ꯆꯥꯛ ꯊꯣꯡꯈ꯭ꯔꯕ ꯃꯇꯨꯡꯗꯒꯤ ꯎꯠꯁꯤꯡ ꯅꯠꯇ꯭ꯔꯒ ꯃꯩ ꯊꯥꯈꯤꯕꯒꯤ ꯑꯔꯦꯝꯕ ꯎꯠꯁꯤꯡ ꯆꯥꯏꯕꯤꯕ ꯅꯠꯇ꯭ꯔꯒ ꯐꯧ ꯇꯛꯈ꯭ꯔꯕ ꯃꯇꯨꯡꯒꯤ ꯋꯥꯏ ꯑꯗꯨꯁꯨ ꯄꯥꯝꯕꯤꯁꯤꯡꯒꯤ ꯃꯈꯣꯡꯗ ꯍꯥꯞꯆꯤꯟꯕꯤꯕ ꯑꯁꯤꯒꯨꯝꯕ ꯊꯧꯑꯣꯡꯁꯤꯡ ꯂꯧꯈꯠꯄ ꯌꯥꯏ ꯀꯦꯃꯤꯀꯦꯜ ꯐꯔꯇꯤꯂꯥꯏꯖꯔ ꯁꯤꯖꯤꯟꯅꯕꯅ ꯑꯩꯈꯣꯏꯗ ꯏꯁꯥꯗ ꯌꯥꯝꯅ ꯑꯃꯥꯡ ꯑꯇꯥ ꯀꯌꯥ ꯑꯃ ꯊꯣꯛꯍꯜꯂꯤ ꯑꯃꯗꯤ ꯂꯩꯅꯥ ꯇꯤꯟꯅꯥ ꯀꯌꯥ ꯑꯃ ꯄꯣꯛꯍꯜꯂꯤ ꯀꯦꯃꯤꯀꯦꯜ ꯐꯔꯇꯤꯂꯥꯏꯖꯔ ꯁꯤꯖꯤꯟꯅꯕꯅ ꯑꯩꯈꯣꯏꯅꯁꯨ ꯑꯩꯈꯣꯏꯅ ꯀꯥꯟꯅꯕ ꯊꯣꯏꯅ ꯐꯪꯗꯦ ꯑꯃꯗꯤ ꯀꯦꯃꯤꯀꯦꯜ ꯐꯔꯇꯤꯂꯥꯏꯖꯔ ꯁꯤꯖꯤꯟꯅꯕ ꯑꯁꯤ ꯌꯥꯔꯤꯕ ꯃꯈꯩ ꯇꯣꯛꯀꯗꯕꯅꯤ ꯃꯁꯤꯅ ꯑꯩꯈꯣꯏꯒꯤ ꯍꯛꯆꯥꯡꯗ ꯂꯩꯅꯥ ꯇꯤꯟꯅꯥ ꯀꯌꯥ ꯑꯃ ꯄꯣꯛꯍꯜꯂꯤ ꯑꯃꯗꯤ ꯍꯛꯆꯥꯡ ꯐꯍꯟꯗꯦ ꯑꯃꯗꯤ ꯃꯁꯤꯅ ꯄꯥꯝꯕꯤ ꯑꯗꯨꯕꯨ ꯀꯨꯏꯅ ꯃꯄꯨꯟꯁꯤ ꯁꯥꯡꯍꯟꯗꯦ